ꯑꯣ ꯑꯩ ꯑꯩꯒꯤ ꯃꯤꯡ ꯔꯥꯀꯦꯟ ꯑꯗꯨꯒ ꯎꯝ ꯑꯩꯅ ꯑꯦꯗꯤꯁꯟ ꯁꯤꯒꯤ ꯃꯇꯥꯡꯁꯤꯗ ꯀꯔꯤꯒꯨꯝꯕ ꯈꯔ ꯈꯪꯅꯤꯡꯕꯒꯤ ꯁꯨꯃꯥꯏꯅ ꯀꯩꯅꯣ ꯇꯧꯖꯕꯅꯤ ꯄꯥꯎ ꯐꯥꯎꯖꯕꯅꯤ

ꯑꯥ ꯑꯩꯁꯦ ꯍꯤꯡꯒꯣꯟ ꯀꯣꯏꯕ ꯑꯗꯨꯒ ꯌꯨꯝꯒꯤ ꯁꯨꯃꯥꯏꯅ ꯊꯕꯛ ꯈꯔ ꯇꯧꯔꯤ ꯍꯣꯏ ꯍꯣꯏ ꯎꯝ ꯏꯁꯥꯒꯤꯅꯤ ꯑꯥ ꯅꯝꯕꯔ ꯐꯣꯔ ꯍꯥꯏꯇꯔꯦ ꯍꯦꯔꯣꯏꯟ ꯁꯤꯖꯤꯟꯅꯔꯝꯕ ꯑꯥ ꯆꯍꯤ ꯑꯍꯨꯝꯒꯤ ꯃꯃꯥꯡꯗ ꯁꯤꯖꯤꯟꯅꯔꯝꯕ

ꯍꯣꯏ ꯑꯥ ꯂꯩꯒꯔꯦ

ꯑꯥ ꯆꯍꯤ ꯐꯕꯗꯤ ꯉꯝꯗ꯭ꯔꯦ ꯊꯥ ꯃꯔꯤ ꯃꯉꯥ ꯑꯗꯨꯃꯥꯏꯅ ꯂꯩꯔꯝꯃꯦ

ꯎꯝ ꯍꯣꯏ ꯍꯣꯏ

ꯑꯣ ꯍꯣꯏ ꯃꯃꯥꯡꯗ ꯑꯩꯅ ꯑꯥ ꯂꯩꯔꯝꯕ ꯁꯦꯟꯇꯔꯁꯤꯡꯗꯨꯁꯨ ꯑꯩ ꯑꯗꯨꯝ ꯃꯇꯝ ꯈꯔ ꯂꯩꯔꯝꯂ ꯀꯥꯟꯗ ꯃꯥꯒꯤ ꯃꯇꯝꯗꯨ ꯌꯧꯗ꯭ꯔꯤ ꯀꯥꯟꯗ ꯎꯝ ꯑꯩꯅ ꯈꯥꯡꯕ ꯉꯝꯗꯕ ꯑꯋꯥꯕ ꯃꯌꯥꯝꯗꯨꯅ ꯁꯨꯃꯥꯏꯅ ꯌꯨꯝꯗ ꯊꯣꯛꯅꯤꯡꯕ ꯃꯌꯥꯝ ꯐꯥꯎꯔꯛꯈꯤꯕꯀꯣ ꯑꯗꯨꯗꯨꯅ ꯑꯩꯁꯦ ꯈꯥꯡ ꯉꯝꯗꯗꯅ ꯑꯗꯨꯃꯥꯏꯅ ꯇꯧꯔ ꯆꯦꯟꯊꯣꯛꯔꯛꯈꯤꯕꯅꯦꯕ ꯑꯗꯨꯅ ꯍꯧꯖꯤꯛꯁꯨ ꯌꯨꯝꯒꯤ ꯌꯦꯡꯂꯒꯗꯤ ꯁꯤꯖꯤꯟꯅꯅꯤꯡꯗꯕ ꯑꯗꯨ ꯀꯥꯟꯗ ꯏꯁꯥꯒꯤ ꯑꯩꯒꯤ ꯑꯦꯗꯤꯛꯁꯟꯗꯨꯅ ꯃꯔꯝ ꯑꯣꯏꯔ ꯀꯥꯟꯗ ꯑꯩꯈꯣꯏ ꯑꯗꯨꯝ ꯁꯤꯖꯤꯟꯅꯅꯤꯡꯕ ꯐꯥꯎꯕ ꯁꯤꯒꯤ ꯗꯤꯖꯥꯏꯌꯔꯁꯦ ꯑꯩꯉꯣꯟꯗ ꯐꯖꯅ ꯂꯩꯕꯀꯣ ꯃꯁꯤꯒꯤ ꯑꯄꯥꯝꯕꯁꯦ ꯑꯥ ꯑꯩ ꯍꯧꯖꯤꯛꯁꯦ ꯑꯩ ꯀꯣꯛꯍꯟꯕ ꯄꯥꯝꯃꯦ ꯀꯔꯤꯒꯨꯝꯕ ꯈꯔꯒꯤ ꯃꯇꯦꯡꯗꯒꯤ ꯑꯗꯨꯅ ꯁꯨꯃꯥꯏꯅ ꯃꯦꯗꯥꯝ ꯍꯣꯏꯒꯤ ꯁꯨꯃꯥꯏꯅ ꯃꯇꯦꯡꯁꯦ ꯂꯧꯖꯒꯦ ꯍꯥꯏꯅ ꯇꯧꯖꯕꯅꯤ ꯑꯗꯨꯗꯨꯅ ꯃꯦꯗꯥꯝ ꯍꯣꯏꯅꯁꯨ ꯈꯔ ꯃꯇꯦꯡ ꯄꯥꯡꯕꯤꯌꯣꯅ ꯍꯥꯏꯖꯔꯤꯕ

ꯎꯝ

ꯎꯝ ꯍꯥꯏꯔꯛꯄꯁꯦ ꯑꯩ ꯏꯃꯨꯡꯒ ꯈꯟꯅꯔꯒ ꯃꯦꯗꯥꯝꯗ ꯑꯗꯨꯝ ꯐꯣꯟ ꯇꯧꯔꯛꯂꯒꯦ ꯍꯣꯏ ꯍꯣꯏ ꯍꯣꯏ ꯑꯩ ꯊꯨꯅ ꯐꯥꯎꯖꯔꯛꯂꯒꯦ ꯎꯝ